ꯂꯨꯍꯣꯡꯕ ꯅꯨꯃꯤꯠꯇ ꯃꯤꯌꯥꯝꯅ ꯀꯩꯅꯥꯁꯤꯡꯗ ꯄꯤꯅꯔꯤꯕ ꯈꯨꯗꯣꯜ ꯄꯣꯠ ꯗꯥꯎꯔꯤ ꯍꯥꯏꯔꯒꯗꯤ ꯀꯩꯅꯣ ꯐꯤꯔꯣꯜ ꯁꯦꯠꯅꯕꯁꯨ ꯑꯗꯨꯝ ꯄꯤꯅꯩ ꯀꯣꯜ ꯂꯤꯛꯁꯨ ꯄꯤꯅꯩ ꯄꯩꯁꯥ ꯑꯣꯏꯅꯁꯨ ꯄꯥꯡꯅꯩ ꯑꯗꯨꯒ ꯅꯨꯄꯥ ꯃꯌꯨꯝꯗꯒꯤꯁꯨ ꯀꯩꯅꯥꯗꯨꯅ ꯁꯦꯠꯅꯕ ꯐ ꯃꯥꯒꯤ ꯐꯤꯔꯣꯜ ꯐꯅꯦꯛ ꯐꯤ ꯐꯨꯔꯤꯠ ꯂꯣꯏꯅ ꯇꯝꯃꯛꯏ ꯑꯗꯨꯒ ꯂꯣꯏꯅꯅ ꯂꯨꯍꯣꯡꯕꯒꯤ ꯃꯈꯥ ꯆꯠꯊꯔꯛꯄ ꯑꯣꯏꯅ ꯆꯥꯛꯀꯧꯕꯒꯤ ꯉꯥ ꯆꯥꯛ ꯂꯩꯅꯕꯒꯤꯁꯨ ꯑꯗꯨꯝ ꯅꯨꯄꯥ ꯃꯌꯨꯝꯗꯒꯤ ꯃꯇꯦꯡ ꯇꯧꯔꯛꯏ ꯃꯔꯨ ꯑꯣꯏꯅ ꯄꯦ ꯀꯩꯅꯥꯒꯤ ꯑꯣꯏꯅ ꯄꯤꯅꯔꯤꯁꯦ ꯃꯥꯃꯥꯅꯕꯤꯁꯤꯡꯅ ꯐꯤꯔꯣꯜ ꯑꯃ ꯄꯤꯅꯔꯦ ꯐꯤꯔꯣꯜ ꯍꯥꯏꯔꯒꯗꯤ ꯐꯅꯦꯛ ꯃꯣꯝꯄꯥꯛꯐꯤꯗꯛ ꯑꯗꯒꯤ ꯐꯤ ꯑꯌꯥꯝꯕ ꯂꯣꯏꯅ ꯄꯤ ꯑꯗꯒꯤ ꯀꯣꯜ ꯂꯤꯛꯇ ꯍꯥꯏꯔꯒ ꯀꯣꯔꯐꯨ ꯑꯗꯒꯤ ꯁꯅꯥꯕꯨꯟ ꯕꯥꯇꯤꯟ ꯀꯣꯝꯄꯥꯛ ꯑꯗꯒꯤ ꯏꯃꯨꯡꯒꯤ ꯁꯤꯖꯤꯟꯅꯅꯕ ꯁ꯭ꯇꯤ ꯈꯪꯗꯦ ꯐꯦꯟ ꯈꯪꯗꯦ ꯀꯩꯅꯥꯗꯨꯅ ꯁꯤꯖꯤꯟꯅꯅꯕ ꯄꯣꯠ ꯉꯥꯛꯇ ꯑꯌꯥꯝꯕꯅ ꯄꯤꯅꯩ ꯑ